ꯇꯦꯛꯅꯣꯂꯣꯖꯤꯅ ꯇ꯭ꯔꯥꯟꯁꯄꯣꯔꯇꯦꯁꯟ ꯏꯟꯗꯁꯇ꯭ꯔꯤꯗ ꯃꯇꯦꯡ ꯌꯥꯝꯅ ꯄꯥꯡꯏ ꯑꯍꯥꯟꯕ ꯑꯣꯏꯅ ꯔꯤꯌꯦꯜ ꯇꯥꯏꯝ ꯇ꯭ꯔꯦꯛꯀꯤꯡ ꯑꯃꯁꯨꯡ ꯃꯣꯅꯤꯇꯔ ꯇꯧꯕ ꯖꯤ ꯄꯤ ꯑꯦꯁ ꯇꯦꯛꯅꯣꯂꯣꯖꯤꯅ ꯃꯈꯣꯏꯒꯤ ꯂꯩꯔꯤꯕ ꯀꯝꯄꯅꯤꯁꯤꯡꯗ ꯃꯈꯣꯏꯒꯤ ꯒꯥꯔꯤꯁꯤꯡ ꯑꯃꯁꯨꯡ ꯁꯤꯞꯃꯦꯟꯁꯤꯡꯒꯤ ꯔꯦꯌꯦꯜ ꯇꯥꯏꯝ ꯇ꯭ꯔꯦꯛ ꯇꯧꯕ ꯌꯥꯍꯟꯕ ꯑꯗꯨꯗꯨꯒ ꯃꯈꯣꯏꯅ ꯂꯣꯖꯤꯁꯇꯤꯛꯁ ꯍꯦꯟꯅ ꯐꯅ ꯃꯦꯅꯦꯖ ꯇꯧꯕ ꯉꯝꯅꯕꯒꯤꯗꯃꯛꯇ ꯀꯣ ꯌꯧꯕꯒꯤ ꯃꯇꯝ ꯑꯃꯗꯤ ꯑꯗꯨꯒ ꯂꯥꯎꯊꯣꯛꯄ ꯑꯗꯨꯒ ꯊꯣꯛꯄ ꯌꯥꯕ ꯏꯁꯨꯁꯤꯡꯗꯣ ꯃꯈꯣꯏꯅ ꯍꯥꯟꯅ ꯄꯥꯎꯈꯨꯝ ꯄꯤꯕ ꯉꯝꯅꯕꯒꯤꯗꯃꯛ ꯇꯧꯕ ꯑꯅꯤꯁꯨꯕꯗ ꯑꯧꯇꯣꯃꯦꯇꯦꯠ ꯁꯤꯁꯇꯦꯝꯁꯤꯡ ꯑꯧꯇꯣꯃꯦꯇꯦꯠ ꯒꯥꯏꯗ ꯇꯧꯔꯕ ꯒꯥꯔꯤꯁꯤꯡꯗꯣ ꯑꯃꯁꯨꯡ ꯑꯧꯇꯣꯅꯣꯃꯁ ꯚꯦꯍꯤꯀꯜꯁꯤꯡꯒꯨꯝꯕ ꯑꯧꯇꯣꯃꯦꯇꯦꯠ ꯁꯤꯁꯇꯦꯝꯁꯤꯡꯅ ꯋꯦꯌꯔ ꯍꯥꯎꯁ ꯃꯈꯣꯏꯒꯤ ꯋꯦꯌꯔ ꯍꯥꯎꯁꯁꯤꯡꯗꯒꯤ ꯐꯦꯛꯇꯔꯤꯁꯤꯡ ꯑꯗꯨꯒ ꯇ꯭ꯔꯥꯟꯁꯄꯣꯔꯇꯦꯁꯟ ꯍꯕꯁꯤꯡꯗꯒꯤ ꯊꯕꯛ ꯊꯧꯔꯝꯁꯤꯡ ꯂꯥꯏꯊꯣꯛꯍꯟꯅꯕꯒꯤꯗꯃꯛꯇ ꯃꯇꯦꯡ ꯄꯥꯡꯂꯒ ꯃꯦꯅꯨꯑꯦꯜ ꯂꯦꯕꯦꯜ ꯃꯦꯅꯨꯑꯦꯜ ꯂꯦꯕꯔ ꯃꯊꯧ ꯇꯥꯕ ꯍꯟꯊꯍꯟꯕ ꯑꯃꯗꯤ ꯏꯐꯤꯁꯦꯟꯁꯤ ꯍꯦꯟꯒꯠꯍꯟꯕ ꯑꯍꯨꯝꯁꯨꯕꯗ ꯁꯦꯐꯇꯤꯒꯤ ꯊꯧꯔꯥꯡꯁꯤꯡ ꯐꯒꯠꯍꯟꯕ ꯁꯦꯐꯇꯤꯒꯤ ꯊꯧꯔꯥꯡꯁꯤꯡꯗ ꯀꯣꯂꯤꯁꯟ ꯑꯦꯕꯣꯏꯗ ꯑꯦꯕꯣꯏꯗꯦꯟꯁ ꯁꯤꯁꯇꯦꯟꯁꯒꯨꯝꯕ ꯑꯧꯇꯣꯃꯦꯇꯤꯛ ꯕ꯭ꯔꯦꯛꯀꯤꯡ ꯑꯃꯁꯨꯡ ꯑꯦꯗꯕꯥꯟꯁ ꯗ꯭ꯔꯥꯏꯕꯔ ꯑꯦꯁꯤꯁꯇꯦꯟꯁ ꯁꯤꯁꯇꯦꯟꯁꯒꯨꯝꯕ ꯁꯤꯒꯨꯝꯕ ꯃꯌꯥꯝꯁꯤꯅ ꯇꯦꯛꯅꯣꯂꯣꯖꯤꯒꯤ ꯂꯝꯕꯤꯁꯤꯡꯗ ꯁꯦꯐꯇꯤ ꯐꯒꯠꯍꯟꯕ ꯑꯃꯗꯤ ꯈꯨꯗꯣꯡ ꯊꯤꯕ ꯊꯣꯛꯄ ꯃꯇꯝꯗ ꯍꯟꯊꯕ ꯍꯟꯊꯍꯟꯕ ꯍꯥꯏꯕꯗꯤ ꯈꯨꯗꯣꯡ ꯊꯤꯕ ꯊꯣꯛꯄꯗꯣ ꯈꯤꯇꯪ ꯍꯟꯊꯍꯟꯕꯗ ꯃꯇꯦꯡ ꯄꯥꯡꯕ ꯑꯗꯨꯒ ꯃꯣꯕꯥꯏꯜ ꯑꯦꯞꯁꯤꯡ ꯑꯃꯁꯨꯡ ꯃꯔꯤꯁꯨꯕꯗ ꯃꯣꯕꯥꯏꯜ ꯑꯦꯞꯁꯤꯡ ꯑꯃꯁꯨꯡ ꯕꯨꯛꯀꯤꯡ ꯄ꯭ꯂꯦꯠꯐꯣꯝ ꯑꯩꯈꯣꯏꯅ ꯃꯣꯕꯥꯏꯜ ꯑꯦꯞ ꯁꯤꯖꯤꯟꯅꯔꯒ ꯃꯣꯕꯥꯏꯜꯗ ꯑꯦꯞ ꯍꯥꯞꯂꯒ ꯁꯤꯖꯤꯟꯅꯔꯒ ꯑꯃꯁꯨꯡ ꯑꯣꯟꯂꯥꯏꯟ ꯕꯨꯛꯀꯤꯡ ꯄ꯭ꯂꯦꯠꯐꯣꯝꯁꯤꯡꯗ ꯀꯟꯖꯨꯃꯔꯁꯤꯡꯅ ꯇ꯭ꯔꯥꯟꯁꯄꯣꯔꯇꯦꯁꯟ ꯁꯔꯕꯤꯁꯁꯤꯡ ꯕꯨꯛꯀꯤꯡ ꯇꯧꯕ ꯑꯗꯨꯒ ꯃꯃꯜꯁꯤꯡꯁꯨ ꯑꯩꯈꯣꯏꯅ ꯍꯥꯟꯅ ꯌꯦꯡꯊꯣꯛꯄ ꯑꯃꯁꯨꯡ ꯃꯈꯣꯏꯒꯤ ꯁꯤꯁꯇꯦꯝꯁꯤꯡ ꯅꯠꯇ꯭ꯔꯒ ꯗꯦꯂꯤꯕꯤꯔꯤꯁꯤꯡꯒꯤ ꯐꯤꯕꯝ ꯌꯦꯡꯁꯤꯟꯕꯗ ꯂꯥꯏꯅ ꯊꯣꯛꯍꯜꯂꯤ ꯑꯗꯨꯒ ꯇ꯭ꯔꯥꯐꯤꯛ ꯃꯦꯅꯦꯖꯃꯦꯟ ꯑꯍꯣꯡꯕ ꯇ꯭ꯔꯥꯐꯤꯛ ꯃꯦꯅꯦꯖꯃꯦꯟ ꯁꯤꯁꯇꯦꯝꯁꯤꯡꯅ ꯇ꯭ꯔꯥꯐꯤꯛ ꯐꯣꯂꯣ ꯇꯧꯕꯗ ꯌꯦꯡꯁꯤꯟꯕ ꯑꯗꯨꯒ ꯁꯤꯒꯅꯦꯜ ꯃꯇꯝ ꯍꯦꯟꯅ ꯍꯦꯟꯅ ꯐꯒꯠꯍꯟꯕ ꯑꯃꯁꯨꯡ ꯂꯝꯕꯤ ꯑꯃꯁꯨꯡ ꯍꯥꯏꯌꯦꯁꯤꯡꯗ ꯃꯤ ꯌꯥꯝꯅ ꯇꯤꯟꯕ ꯍꯟꯊꯍꯟꯕ ꯗꯦꯇꯥ ꯑꯃꯁꯨꯡ ꯇꯦꯛꯅꯣꯂꯣꯖꯤꯗ ꯁꯤꯖꯤꯟꯅꯩ